ꯎꯝ ꯍꯜꯂꯣ ꯒꯨꯗ ꯏꯕꯤꯅꯤꯡ ꯃꯦꯝ ꯆꯥꯛ ꯆꯥꯔꯕꯣ ꯑꯧ ꯑꯩꯁꯨ ꯆꯥꯔꯦ ꯀꯔꯤ ꯑꯦꯟꯁꯥꯡ ꯊꯣꯡꯕꯅꯣ ꯉꯁꯤ ꯑꯣ ꯑꯣ ꯃꯦꯗꯥꯝ ꯑꯗꯣ ꯍꯌꯦꯡꯗꯣ ꯂꯤꯕ ꯄꯥꯏꯖꯒꯦ ꯍꯣꯏ ꯑꯩ ꯄꯥꯏꯖꯒꯦ ꯂꯤꯕ ꯑꯩꯗꯣ ꯍꯛꯆꯥꯡ ꯅꯨꯡꯉꯥꯏꯇ꯭ꯔꯦꯕ ꯑꯔꯨꯝ ꯍꯧꯗꯨꯅ ꯌꯥꯗ꯭ꯔꯦꯅꯦ ꯑꯩꯗꯣ ꯑꯣ ꯑꯣ ꯃꯦꯝ ꯑꯩꯁꯨ ꯂꯥꯛꯇꯤ ꯂꯥꯛꯅꯤꯡꯕꯅꯦ ꯑꯗꯣ ꯍꯀꯆꯥꯡꯗꯨꯅ ꯑꯔꯨꯝ ꯍꯧꯗꯨꯅ ꯌꯥꯝ ꯁꯦꯔꯦꯁ ꯑꯣꯏꯈ꯭ꯔꯕ ꯑꯣ ꯍꯤꯗꯥꯛ ꯀꯩꯅꯣ ꯆꯦꯛꯑꯞ ꯆꯠꯂꯒ ꯃꯣꯏ ꯗꯣꯛꯇꯔꯁꯤꯡ ꯍꯤꯗꯥꯛ ꯏꯁꯤꯜꯂꯒ ꯑꯗꯨꯝ ꯆꯥꯔꯒ ꯂꯩ ꯍꯧꯖꯤꯛꯋꯥꯏ ꯌꯥ ꯍꯣꯏ ꯌꯥꯏ ꯌꯥꯏ ꯌꯥꯏ ꯃꯦꯗꯥꯝ ꯍꯣꯏ ꯑꯗꯣ ꯑꯩ ꯍꯌꯦꯡ ꯑꯣ ꯑꯣ ꯑꯣ ꯑꯩꯁꯨ ꯀꯩꯅꯣ ꯃꯦꯗꯥꯝ ꯃꯦꯝ ꯑꯩꯁꯨ ꯂꯥꯛꯅꯤꯡꯕꯅꯦ ꯑꯗꯣ ꯑꯩꯒꯤ ꯍꯛꯆꯥꯡꯗꯨꯅ ꯌꯥꯗꯕ ꯑꯔꯨꯝ ꯍꯧꯗꯨꯅ ꯑꯗꯨ ꯈꯔ ꯐꯒꯠꯂꯗꯤ ꯑꯃꯨꯛꯀ ꯂꯥꯛꯀꯦ ꯑꯩ ꯍꯌꯦꯡ ꯍꯌꯦꯡꯒꯤꯗꯤ ꯂꯤꯕ ꯇꯧꯒꯦ ꯑꯗꯣ ꯑꯩ ꯉꯝꯂꯗꯤ ꯍꯌꯦꯡ ꯍꯪꯆꯤꯠꯀꯗꯤ ꯀꯩꯅꯣ ꯑꯩ ꯀ꯭ꯂꯥꯁ ꯂꯥꯛꯀꯦ ꯑꯗꯣ ꯍꯣꯏ ꯍꯣꯏ ꯑꯩ ꯀꯩꯅꯣ ꯑꯁꯤ ꯑꯥ ꯗꯣꯛꯇꯔꯅ ꯍꯤꯗꯥꯛ ꯏꯁꯤꯟꯕꯗꯣ ꯑꯗꯨꯝ ꯆꯥꯔꯒ ꯐꯒꯠꯂꯗꯤ ꯑꯗꯨꯝ ꯍꯦꯌꯡ ꯍꯪꯆꯤꯠ ꯀꯨꯝꯕꯗꯤ ꯑꯩ ꯀ꯭ꯂꯥꯁ ꯂꯥꯛꯀꯦ ꯍꯣꯏ ꯍꯣꯏ ꯂꯥꯏꯔꯤꯛ ꯀꯩꯅꯣ ꯑꯌꯨꯀꯇ ꯀꯩꯅꯣ ꯏꯕꯤꯅꯤꯡ ꯂꯥꯛꯂꯗꯤ ꯑꯗꯨꯝ ꯂꯥꯏꯔꯤꯛꯇꯤ ꯑꯗꯨꯝ ꯐꯔꯒ ꯑꯦꯛꯖꯥꯝ ꯂꯥꯛꯄꯅꯤꯅ ꯑꯩꯁꯨ ꯍꯣꯏ ꯍꯣꯏ ꯑꯗꯨ ꯇꯥꯒ꯭ꯔꯗꯨ ꯑꯩꯁꯨ ꯀꯩꯅꯣ ꯏꯁꯤꯜꯂꯒꯦ ꯑꯗꯨ ꯅꯣꯠꯁ ꯅꯣꯏ ꯏꯕꯗꯨ ꯀ꯭ꯂꯥꯁꯇꯒꯤ ꯌꯦꯁ ꯃꯦꯝ ꯌꯦꯁ ꯃꯦꯝ ꯑꯣꯀꯦ ꯑꯦ ꯆꯣ ꯆꯣ ꯃꯪ ꯐꯔꯣ ꯌꯥꯝ ꯅꯨꯡꯉꯥꯏꯔꯦ